ꯃꯍꯧꯁꯥ ꯑꯩ ꯏꯁꯥ ꯀꯣꯂꯣꯝꯅ ꯆꯦꯗ ꯏꯕ ꯄꯥꯝꯖꯩ ꯍꯧꯈꯤꯕ ꯆꯍꯤ ꯈꯔꯁꯤꯗ ꯑꯗꯨꯛꯀꯤ ꯃꯇꯤꯛ ꯑꯍꯣꯡꯕ ꯂꯥꯛꯑꯦ ꯇꯦꯛꯅꯣꯂꯣꯖꯤꯒꯤ ꯃꯇꯦꯡ ꯂꯧꯔꯒ ꯆꯦ ꯀꯣꯂꯣꯝꯒꯤ ꯃꯍꯨꯠꯇ ꯂꯦꯞꯇꯣꯞ ꯀꯝꯄ꯭ꯎꯤꯇꯔ ꯐꯣꯟꯅꯆꯤꯡꯕ ꯁꯤꯖꯟꯅꯕꯗꯨꯅ ꯏꯕꯁꯨ ꯍꯧꯖꯤꯛꯇꯤ ꯄꯥꯝꯅꯔꯤ